ꯀ꯭ꯔꯥꯏꯝ ꯑꯃ ꯑꯣꯔ ꯑꯁꯣꯏ ꯑꯉꯥꯝ ꯑꯃ ꯊꯣꯛꯂꯛꯄ ꯃꯇꯝꯗ ꯃꯐꯝ ꯑꯁꯤꯗ ꯄꯨꯂꯤꯁꯅ ꯃꯇꯝ ꯆꯥꯅ ꯌꯦꯡꯁꯤꯟꯕꯤ ꯃꯁꯤꯃꯗꯤ ꯌꯥꯝ ꯆꯨꯝꯂꯕ ꯋꯥꯐꯝꯅꯤ ꯃꯈꯣꯏꯅ ꯑꯦꯅꯤ ꯀꯝꯄ꯭ꯂꯦꯟ ꯃꯇꯝ ꯆꯥꯅ ꯇꯧꯍꯟꯗꯨꯅ ꯃꯤꯌꯥꯝꯒꯤ ꯂꯟ ꯊꯨꯝ ꯉꯥꯛ ꯁꯦꯟꯕ ꯀ꯭ꯔꯥꯏꯝꯗ ꯆꯦꯟꯅꯔꯤꯕ ꯃꯤꯁꯤꯡꯕꯨ ꯐꯥ ꯄꯨꯟꯕ ꯃꯇꯝ ꯆꯥꯅ ꯇꯧꯕꯤ ꯄꯩꯁꯥ ꯂꯧꯕ ꯈꯣꯠꯄꯒꯤ ꯋꯥꯐꯝ ꯑꯃꯇꯁꯨ ꯂꯩꯇꯦ ꯑꯗꯣ ꯃꯤꯌꯥꯝꯕꯨ ꯉꯥꯛ ꯁꯦꯟꯕꯒꯤ ꯊꯕꯛ ꯑꯁꯦ ꯃꯄꯨꯡ ꯐꯥꯅ ꯄꯨꯂꯤꯁꯁꯤꯡꯁꯤꯅ ꯄꯥꯡꯊꯣꯛꯄꯒꯤ ꯃꯃꯤ ꯇꯥꯔꯤ ꯑꯗꯨꯕꯨ ꯍꯧꯖꯤꯛ ꯑꯩꯈꯣꯏꯅ ꯍꯥꯏꯅꯤꯡꯂꯤꯕꯗꯤ ꯃꯤꯆꯝ ꯃꯤꯆꯝ ꯄ꯭ꯔꯖꯥ ꯑꯃꯅ ꯄꯨꯂꯤꯁ ꯏꯁꯇꯦꯁꯟꯗ ꯆꯠꯂꯒ ꯀꯝꯄ꯭ꯂꯦꯟ ꯑꯃ ꯔꯦꯖꯤꯁꯇꯔ ꯇꯧꯅꯕ ꯃꯇꯝ ꯑꯣꯔ ꯈꯨꯗꯛꯇ ꯊꯣꯛꯄ ꯄꯥꯎ ꯑꯃ ꯐꯠ ꯂꯥꯎꯅ ꯄꯤꯅꯤꯡꯕ ꯃꯇꯝꯗ ꯑꯩꯈꯣꯏꯒꯤ ꯑꯣꯟꯂꯥꯏꯟ ꯔꯦꯖꯤꯁꯇ꯭ꯔꯦꯁꯟ ꯇꯧꯕ ꯑꯣꯔ ꯑꯣꯟꯂꯥꯏꯟꯗ ꯍꯥꯏꯔꯛꯄ ꯌꯥꯍꯟꯅꯕꯒꯤ ꯍꯦꯜꯞ ꯂꯥꯏꯟ ꯅꯝꯕꯔ ꯑꯗꯨꯒꯨꯝꯕ ꯑꯃꯗ ꯑꯣꯟꯂꯥꯏꯟꯒꯤ ꯄ꯭ꯂꯦꯠꯐꯣꯝ ꯑꯃꯠꯇ ꯄꯨꯂꯤꯁ ꯗꯤꯄꯥꯠꯃꯦꯟꯒꯤ ꯂꯩꯇꯕꯅ ꯈꯨꯗꯣꯡ ꯆꯥꯗꯕ ꯈꯔ ꯃꯥꯏꯌꯣꯛꯅꯔꯤ ꯃꯁꯤꯒꯤ ꯃꯁꯤꯒꯤ ꯃꯇꯥꯡ ꯑꯁꯤꯗ ꯑꯩꯈꯣꯏꯅ ꯏꯝꯄ꯭ꯔꯨꯕꯃꯦꯟ ꯈꯔ ꯄꯤꯕꯤꯔꯒꯗꯤ ꯑꯃꯨꯛꯀ ꯍꯦꯟꯅ ꯑꯩꯈꯣꯏ ꯌꯥꯝꯅ ꯅꯨꯡꯉꯥꯏꯒꯅꯤ ꯍꯥꯏꯕꯁꯦ ꯑꯩ ꯊꯝꯖꯅꯤꯡꯏ